ꯍꯜꯂꯣ ꯑꯣ ꯅꯪ ꯔꯨꯝ ꯊꯤꯕꯗꯨꯔꯥ ꯑꯣ ꯑꯣ ꯑꯣ ꯔꯨꯝ ꯀꯃꯥꯏ ꯇꯧꯕ ꯄꯥꯝꯕ꯭ꯔ ꯀꯌꯥ ꯄꯤꯕ ꯄꯥꯝꯕ꯭ꯔ ꯑꯣ ꯑꯣ ꯇꯨ ꯕꯦꯗꯁ ꯀꯦ ꯋꯥꯟ ꯕꯦꯗꯁꯀꯦ ꯒꯨꯝꯕ ꯀꯣ ꯋꯥꯟ ꯔꯨꯝ ꯑꯃ ꯀꯤꯆꯟ ꯑꯃ ꯍꯣꯜ ꯑꯃ ꯑꯗꯨꯁꯨ ꯂꯩꯌꯦ ꯔꯨꯝ ꯑꯅꯤ ꯀꯤꯠꯆꯤꯟ ꯑꯃ ꯍꯣꯜ ꯑꯃ ꯑꯗꯨꯅ ꯇꯨ ꯕꯦꯗꯁꯀꯦ ꯑꯣꯏꯌꯦꯕꯀꯣ ꯑꯗꯨ ꯗꯤꯄꯣꯖꯤꯠꯅ ꯇꯨ ꯕꯦꯗꯁꯀꯦꯗꯨꯅ ꯊꯥꯔꯇꯤ ꯊꯥꯎꯖꯟ ꯋꯥꯟ ꯕꯦꯗꯁꯀꯤꯗꯨꯅ ꯇ꯭ꯋꯦꯟꯇꯤ ꯊꯥꯎꯖꯟ ꯍꯣꯏ ꯑꯗꯨ ꯀꯔꯝꯕ ꯄꯥꯝꯕꯔ ꯍꯣꯏ ꯍꯣꯏ ꯇꯨ ꯕꯦꯗꯁꯀꯦꯗꯨꯅ ꯔꯨꯝ ꯑꯅꯤꯗꯨꯅ ꯊꯥꯔꯇꯤ ꯊꯥꯎꯖꯟ ꯍꯣꯏ ꯍꯣꯏ ꯂꯦꯇ꯭ꯔꯤꯟ ꯕꯥꯠꯔꯨꯝ ꯂꯣꯏꯅ ꯑꯦꯇꯦꯁ ꯔꯨꯝꯗꯤ ꯌꯥꯝ ꯂꯩꯌꯦ ꯅꯪ ꯌꯦꯡꯅꯤꯡꯉꯗꯤ ꯍꯌꯦꯡꯗꯣ ꯑꯩꯉꯣꯟꯗ ꯀꯣꯜ ꯇꯧꯔꯒ ꯐꯥꯎꯔꯛꯑꯣ ꯑꯗꯨꯒ ꯏꯕꯥꯅꯤ ꯎꯅꯔꯒ ꯔꯨꯝ ꯑꯅꯤ ꯑꯍꯨꯝ ꯂꯩꯌꯦꯕꯀꯣ ꯕꯖꯥꯔ ꯃꯅꯥꯛꯇ ꯑꯗꯨ ꯑꯩ ꯎꯠꯀꯦ ꯅꯪ ꯁꯪꯉꯗꯤ ꯍꯌꯦꯡꯗꯣ ꯍꯥꯏꯐꯦꯠ ꯂꯥꯛꯑꯣ ꯑꯗꯨꯒ ꯔꯨꯝꯗꯣ ꯑꯅꯤ ꯂꯩꯕꯁꯨ ꯂꯩꯌꯦ ꯑꯃ ꯂꯩꯕꯁꯨ ꯂꯩꯌꯦ ꯍꯌꯦꯡꯗꯣ ꯅꯪ ꯁꯪꯉꯗꯤ ꯑꯩ ꯎꯠꯀꯦ ꯑꯣ ꯍꯣꯏ ꯍꯣꯏ ꯍꯣꯏ ꯑꯗꯣ ꯁ꯭ꯀꯨꯜ ꯃꯅꯥꯛꯇꯁꯨ ꯑꯃ ꯂꯩꯌꯦ ꯑꯗꯨꯅ ꯈꯔ ꯗꯤꯄꯣꯖꯤꯠꯇꯨ ꯇꯥꯡꯉꯦ ꯑꯗꯨꯅ ꯗꯤꯄꯣꯖꯤꯠꯇꯣ ꯐꯣꯔꯇꯤ ꯊꯥꯎꯖꯟ ꯍꯥꯏꯕꯀꯣ ꯑꯗꯨꯒ ꯕꯖꯥꯔ ꯃꯅꯥꯛ ꯁ꯭ꯀꯨꯜ ꯈꯤꯇꯪ ꯍꯦꯟꯒꯠꯂꯒ ꯆꯠꯄꯗꯨꯅ ꯊꯥꯔꯇꯤ ꯊꯥꯎꯖꯟ ꯑꯗꯨꯒꯤ ꯑꯗꯣ ꯔꯨꯝꯗꯨꯗꯤ ꯑꯍꯨꯝ ꯃꯔꯤ ꯂꯩꯌꯦ

ꯑꯣ ꯑꯣ ꯑꯣ ꯃꯦꯟ ꯔꯣꯗ ꯃꯅꯥꯛꯇ ꯅꯠꯇꯕꯀꯣ ꯑꯣ ꯑꯣ ꯑꯣ ꯑꯗꯣ ꯅꯪ ꯍꯌꯦꯡ ꯄꯨꯡ ꯀꯌꯥꯋꯥꯏꯗ ꯁꯪꯒꯦꯔꯥ ꯑꯣ ꯍꯣꯏ ꯍꯣꯏ ꯍꯣꯏ ꯄꯨꯡ ꯑꯃ ꯍꯣꯏ ꯑꯗꯨꯋꯥꯏꯗꯣ ꯍꯣꯏ ꯀꯣꯜ ꯂꯥꯛꯑꯝꯗꯥꯏꯗ ꯀꯣꯜꯗꯤ ꯇꯧꯔꯛꯑꯣꯀꯣ ꯑꯣ ꯑꯣ ꯑꯣ ꯑꯣ ꯍꯣꯏ ꯍꯣꯏ ꯍꯣꯏ ꯂꯩꯒꯅꯤ ꯂꯩꯒꯅꯤ ꯑꯗꯨꯁꯨ ꯂꯥꯛꯑꯝꯗꯥꯏꯗꯨ ꯀꯣꯜ ꯇꯧꯔꯛꯑꯣ ꯀꯣ ꯍꯣꯏ ꯍꯣꯏ ꯍꯣꯏ ꯍꯣꯏ ꯎꯝ ꯊꯝꯃꯦ ꯍꯣꯏ ꯍꯣꯏ